ꯃꯐꯝ ꯑꯁꯤꯗ ꯃꯤꯌꯥꯝꯅ ꯂꯥꯏꯅꯤꯡꯒꯤ ꯑꯣꯏꯕ ꯁꯨꯇꯤꯁꯤꯡ ꯑꯃꯗꯤ ꯂꯥꯏꯅꯤꯡ ꯂꯥꯏꯁꯣꯟꯁꯤꯡ ꯁꯤꯡ ꯑꯁꯤ ꯐꯥꯁꯇꯤꯡ ꯆꯔꯥ ꯍꯦꯟꯕ ꯑꯗꯨꯒ ꯆꯔꯥ ꯍꯦꯟꯂꯒ ꯑꯗꯨ ꯏꯠ ꯑꯗꯨꯒ ꯒꯤꯐ ꯈꯨꯗꯣꯜ ꯄꯤꯅꯕ ꯀꯩꯒꯨꯝꯕ ꯐꯦꯁꯇꯤꯕꯦꯜ ꯑꯃ ꯇꯧꯕꯗ ꯈꯨꯗꯣꯜ ꯄꯤꯅꯕ ꯍꯥꯏꯕꯗꯤ ꯐ꯭ꯔꯦꯟ ꯁꯔꯀꯜꯁꯤꯡꯗ ꯑꯃꯗꯤ ꯂꯕ꯭ꯔꯁ ꯑꯦꯟ ꯅꯥꯏꯕꯔꯍꯨꯠ ꯁꯤꯡꯗ ꯌꯨꯝꯂꯣꯟꯅꯁꯤꯡꯗ ꯑꯗꯨꯒ ꯀꯩꯒꯨꯝꯕ ꯍꯔꯥꯎ ꯀꯨꯝꯍꯩ ꯑꯃ ꯇꯧꯕ ꯃꯇꯝꯗ ꯁ꯭ꯀꯨꯜꯒꯤ ꯍꯣꯂꯤꯗꯦ ꯑꯣꯏꯕ ꯑꯃꯗꯤ ꯑꯣꯐꯤꯁ ꯍꯣꯂꯤꯗꯦ ꯁꯔꯀꯥꯔꯒꯤ ꯖꯣꯕ ꯈꯨꯗꯤꯡꯃꯛ ꯍꯣꯂꯤꯗꯦ ꯑꯣꯏꯕꯅ ꯆꯤꯡꯕ ꯁꯨꯒꯨꯝꯕ ꯁꯦꯂꯤꯕ꯭ꯔꯦꯠ ꯇꯧꯅꯕꯒꯤꯗꯃꯛꯇ ꯃꯌꯥꯝ ꯑꯃ ꯂꯩ